ꯑꯩꯅ ꯑꯍꯥꯟꯕ ꯏꯁꯩꯁꯤ ꯁꯛꯆꯕ ꯃꯇꯝꯗ ꯏꯁꯇꯦꯁꯇ ꯑꯍꯥꯟꯕ ꯑꯣꯏꯅ ꯁꯩꯁꯛꯄ ꯑꯣꯏꯅ ꯑꯦꯅꯥꯎꯟꯁꯃꯦꯟ ꯑꯗꯨꯅ ꯀꯧꯈꯠꯂꯛꯄ ꯃꯇꯝꯗ ꯑꯩꯅ ꯑꯍꯥꯟꯕ ꯏꯁꯩ ꯁꯛꯄ ꯃꯇꯝꯗ ꯑꯩꯁꯤ ꯑꯀꯤꯕꯗꯤ ꯐꯥꯎꯔꯝꯃꯤ ꯑꯗꯨ ꯀꯔꯤꯒꯤꯅꯣ ꯍꯥꯏꯕ ꯃꯇꯝꯗ ꯑꯩꯒꯤ ꯄꯨꯟꯁꯤꯗ ꯏꯁꯇꯦꯁꯇ ꯀꯥꯔꯒ ꯑꯃꯗꯤ ꯃꯤꯌꯥꯝ ꯃꯔꯛꯇ ꯏꯁꯩ ꯁꯛꯄ ꯍꯥꯏꯕꯁꯤ ꯑꯃꯨꯛ ꯐꯥꯎꯕ ꯇꯧꯗ꯭ꯔꯤ ꯌꯨꯝꯗ ꯑꯃꯁꯨꯡ ꯂꯩꯀꯥꯏꯗ ꯏꯃꯨꯡꯗ ꯃꯥꯡꯒꯣꯜꯗ ꯁꯛꯄꯗꯤ ꯑꯩꯉꯣꯟꯗ ꯊꯣꯏꯗꯣꯛꯅ ꯑꯀꯤꯕ ꯂꯩꯇꯦ ꯑꯗꯨꯕꯨ ꯃꯤꯌꯥꯝ ꯇꯤꯟꯕ ꯃꯐꯝꯗ ꯏꯁꯇꯦꯁꯇ ꯀꯥꯔꯒ ꯃ꯭ꯌꯨꯖꯤꯛ ꯏꯟꯁꯇ꯭ꯔꯨꯃꯦꯟꯁꯤꯡꯒ ꯂꯣꯏꯅꯅ ꯏꯁꯩ ꯁꯛꯄ ꯃꯇꯝꯗ ꯑꯀꯤꯕꯗꯤ ꯐꯥꯎꯈꯤ ꯑꯗꯨꯕꯨ ꯑꯩꯒꯤ ꯑꯀꯤꯕꯁꯨ ꯃꯇꯧ ꯀꯔꯝꯅ ꯐꯥꯊꯈꯤ ꯍꯥꯏꯅ ꯍꯥꯏꯔꯒꯗꯤ ꯏꯟꯁꯇ꯭ꯔꯨꯃꯦꯟꯁꯤꯡꯗꯨꯅ ꯃ꯭ꯌꯨꯖꯤꯛꯁꯤꯌꯥꯟꯁꯤꯡꯗꯨꯅ ꯌꯥꯝꯅ ꯀꯟꯅ ꯃ꯭ꯌꯨꯖꯤꯛ ꯇꯧꯈꯠꯂꯛꯑꯕ ꯑꯃꯁꯨꯡ ꯃꯤꯌꯥꯝꯅ ꯑꯩꯕꯨ ꯄꯥꯝꯅ ꯑꯩꯅ ꯏꯁꯩ ꯑꯁꯤ ꯁꯛꯄ ꯃꯇꯝꯗ ꯃꯈꯣꯏꯅ ꯑꯩꯕꯨ ꯄꯨꯛꯅꯤꯡ ꯊꯧꯒꯠꯄꯤꯔꯛꯄ ꯈꯨꯄꯥꯛ ꯈꯨꯔꯛꯄ ꯅꯠꯇ꯭ꯔꯒ ꯗꯥꯟꯁꯅꯆꯤꯡꯕ ꯑꯩꯒꯤ ꯏꯃꯥꯡꯗ ꯇꯧꯔꯛꯄꯗꯗꯤ ꯍꯥꯏꯔꯤꯕ ꯑꯀꯤꯕꯁꯤꯡ ꯑꯗꯨ ꯑꯩꯒꯤ ꯊꯃꯣꯏꯁꯤꯗ ꯇꯞꯅ ꯇꯞꯅ ꯐꯥꯊꯔꯒ ꯑꯗꯨꯒ ꯍꯧꯕꯗꯒꯤ ꯂꯣꯏꯕ ꯐꯥꯎꯕ ꯏꯁꯩ ꯑꯗꯨ ꯃꯄꯨꯡ ꯐꯥꯅ ꯁꯛꯄ ꯉꯝꯈꯤ ꯍꯥꯏꯕꯁꯤ ꯑꯩ ꯍꯥꯏꯖꯅꯤꯡꯏ